ꯑꯩꯅ ꯑꯩꯈꯣꯏꯒꯤ ꯃꯅꯤꯄꯨꯔ ꯃꯅꯤꯄꯨꯔ ꯃꯩꯇꯩꯒꯤ ꯈ꯭ꯋꯥꯏ ꯄꯥꯝꯖꯕ ꯐ꯭ꯔꯦꯁ ꯄꯥꯎꯔꯧ ꯍꯥꯏꯔꯒꯗꯤ ꯈꯨꯖꯤ ꯌꯥꯎꯗꯕ ꯁꯒꯣꯜꯗ ꯇꯣꯡꯂꯕꯗꯤ ꯇꯥꯍꯧꯒꯅꯤ ꯑꯗꯨꯒ ꯅꯧ ꯌꯥꯎꯗꯕ ꯍꯤ ꯇꯣꯡꯂꯕꯗꯤ ꯂꯨꯞꯈꯤꯒꯅꯤ ꯍꯥꯏꯕ ꯄꯥꯎꯔꯧꯁꯦ ꯌꯥꯝꯅ ꯄꯥꯝꯃꯦ ꯃꯁꯤ ꯄꯥꯎꯔꯧꯁꯦ ꯑꯁꯦꯡꯕꯗꯤ ꯑꯩꯒꯤ ꯍꯥꯏ ꯁ꯭ꯀꯨꯜꯗ ꯇꯝꯕꯤꯔꯛꯄ ꯑꯣꯖꯥ ꯑꯩ ꯁꯔ ꯁꯥꯅꯌꯥꯏꯃꯅ ꯃꯅꯤꯄꯨꯔꯤ ꯇꯥꯛꯄꯤꯔꯛꯄ ꯑꯣꯖꯥ ꯑꯃꯅ ꯍꯥꯏꯈꯤꯕꯅꯦ ꯃꯁꯤ ꯀꯃꯥꯏꯅ ꯍꯥꯏꯒꯤꯕꯅꯣ ꯍꯥꯏꯕ ꯃꯇꯝꯗ ꯑꯩꯈꯣꯏꯅ ꯀ꯭ꯂꯥꯁ ꯅꯥꯏꯟ ꯀꯥꯕ ꯃꯇꯝꯁꯤꯗ ꯍꯤꯟꯗꯤ ꯍꯤꯟꯗꯤ ꯂꯧꯕ ꯑꯃꯅꯦ ꯃꯅꯤꯄꯨꯔ ꯃ ꯃꯩꯅꯤ ꯃꯅꯤꯄꯨꯔ ꯂꯧꯕ ꯑꯃꯅꯦ ꯈꯥꯏꯗꯣꯛꯑꯦ ꯑꯗꯨꯗ ꯅꯨꯃꯤꯠꯁꯤꯗ ꯍꯤꯟꯗꯤ ꯂꯧꯕꯒꯤ ꯃꯣꯏꯅ ꯀ꯭ꯂꯥꯁ ꯍꯤꯟꯗꯤ ꯂꯧꯕ ꯀꯥꯡꯕꯨꯅ ꯍꯤꯟꯗꯤꯒꯤ ꯆꯠꯈꯤꯒꯗꯕ ꯑꯗꯨꯒ ꯑꯩꯈꯣꯏ ꯃꯅꯤꯄꯨꯔ ꯂꯧꯕ ꯀꯥꯡꯒꯨꯅ ꯀꯥꯡꯕꯨꯅ ꯂꯩꯍꯧꯒꯗꯣꯏꯅꯦꯕ ꯂꯩꯍꯧꯕꯁꯤꯗ ꯅꯨꯃꯤꯠꯁꯤꯗ ꯃꯦꯝ ꯍꯤꯟꯗꯤ ꯂꯧꯕ ꯃꯦꯝꯁꯦ ꯂꯥꯛꯇꯕꯒꯤ ꯀ꯭ꯂꯥꯁꯁꯤꯗ ꯄꯨꯟꯅ ꯐꯝꯃ ꯂꯩꯕꯁꯤꯗ ꯏꯕꯟ ꯑꯩꯒꯤ ꯕꯦꯟ ꯕꯦꯟꯁ ꯃꯦꯠ ꯃꯦꯠꯁꯦ ꯍꯤꯟꯗꯤ ꯂꯧꯋꯦ ꯑꯗꯨꯒꯤ ꯃꯥꯁꯨ ꯃ ꯃꯩꯇꯩ ꯃꯅꯤꯄꯨꯔꯤ ꯀ꯭ꯂꯥꯁꯁꯦ ꯌꯥꯎꯅꯤꯡꯗꯕ ꯅꯠꯇ꯭ꯔ ꯌꯥꯎꯅꯤꯡꯗꯕꯒꯤꯔꯥ ꯅꯠꯇ꯭ꯔꯒ ꯀ꯭ꯂꯥꯁꯁꯦ ꯂꯩꯑ ꯃꯦꯝꯁꯦ ꯂꯩꯇꯕꯒꯤ ꯑꯣꯄꯣꯔꯆꯨꯅꯤꯇꯤ ꯂꯧꯔ ꯃꯣꯏꯁꯦ ꯂꯥꯡꯅꯤꯡꯕꯒꯤ ꯑꯗꯨꯝꯕꯒꯤ ꯃꯣꯏ ꯀ꯭ꯂꯥꯁꯁꯤ ꯃꯩꯇꯩ ꯃ ꯃꯅꯤꯄꯨꯔꯤ ꯀ꯭ꯂꯥꯁꯁꯦ ꯌꯥꯎꯔꯣꯏꯒꯦ ꯃꯣꯏ ꯗꯨꯝ ꯆꯠꯆꯈꯤꯒꯦ ꯍꯥꯏꯕꯗꯨꯗ ꯁꯔꯅ ꯁꯔꯁꯤꯅ ꯍꯥꯏꯔꯛꯈꯤꯕ ꯄꯥꯎꯔꯧ ꯄꯥꯎꯔꯧꯅꯤꯕ ꯑꯗꯨꯁꯦ ꯑꯩꯅ ꯌꯥꯝ ꯆꯨꯝꯃꯦꯁꯨ ꯈꯟꯈꯤ ꯑꯗꯣ ꯁꯔꯅ ꯍꯥꯏꯔꯛꯄꯗ ꯑꯩꯁꯦ ꯈꯨꯄꯥꯛꯀꯁꯦ ꯈꯨꯗꯅ ꯌꯥꯝꯅ ꯐꯖꯩꯅ ꯈꯟꯈꯤꯕ ꯑꯗꯨꯃꯥꯏꯅ ꯑꯗꯨꯒꯤ ꯍꯥꯏꯗꯤ ꯑꯁꯤꯅ ꯍꯥꯏꯕꯗꯤ ꯑꯩꯈꯣꯏꯒꯤ ꯑꯣꯖꯥꯁꯨ ꯂꯩꯇ꯭ꯔꯦ ꯑꯣꯖꯥꯁꯨ ꯂꯩꯇꯕꯗꯨꯗ ꯂꯥꯡꯉꯨꯗꯣꯏꯅꯦ ꯃꯣꯏꯅ ꯇꯧꯔꯤꯗꯣ ꯂꯥꯡꯂꯨꯔꯒ ꯀꯔꯤꯕꯨ ꯀꯥꯅꯅꯤ ꯑꯗꯨꯒꯤ ꯃꯍꯨꯠꯇ ꯁꯔꯅ ꯇꯥꯛꯄꯁꯦ ꯍꯣꯏ ꯃꯣꯏꯅ ꯃꯣꯏꯗ ꯗꯔꯀꯥꯔꯗꯤ ꯑꯣꯏꯗꯦ ꯑꯗꯣꯏꯁꯨ ꯂꯥꯏꯔꯤꯛ ꯇꯥꯛꯄ ꯍꯥꯏꯕꯁꯤꯗꯗꯤ ꯀꯥꯟꯅꯕ ꯑꯃꯗꯤ ꯌꯥꯎꯔꯤꯅꯤ ꯁꯔꯅ ꯂꯥꯏꯔꯤꯛꯁꯤꯗ ꯌꯥꯎꯗꯕ ꯃꯔꯤ ꯂꯩꯅꯕ ꯋꯥꯍꯩ ꯑꯃ ꯈꯔ ꯍꯥꯏꯔꯛꯄꯅꯦ ꯈꯪꯗꯦ ꯀꯩꯅꯦ ꯈꯪꯗꯦ ꯑꯗꯨꯝ ꯍꯥꯏꯔꯛꯄꯗ ꯃꯣꯏꯒꯤ ꯄꯨꯟꯁꯤꯗ ꯀꯥꯟꯅꯕꯗꯤ ꯑꯃ ꯑꯗꯨꯝ ꯑꯣꯏ ꯑꯣꯏꯒꯗꯣꯏꯅꯦꯕ ꯑꯗꯨꯃꯥꯏꯅ ꯅꯨꯃꯤꯠꯇꯨ ꯁ ꯍꯥꯏꯗꯤ ꯃꯦꯝ ꯂꯩꯇꯕ ꯃꯐꯝꯗꯨꯗ ꯆꯠꯂꯒ ꯂꯥꯡꯉꯨꯗꯧꯒꯤ ꯁ ꯂꯥꯡ ꯂꯥꯡꯉꯒ ꯂꯩꯔꯨꯗꯧꯕꯒꯤ ꯁꯔꯨꯛꯇꯤ ꯁꯔꯒꯤ ꯀ꯭ꯂꯥꯁꯇꯣ ꯌꯥꯎꯔꯒ ꯅꯣꯂꯦꯖ ꯑꯃꯈꯛꯇ ꯑꯣꯏꯔꯁꯨ ꯀꯔꯤ ꯑꯣꯏꯔꯁꯨ ꯈꯪꯍꯧꯕꯗꯨꯅ ꯐꯩ ꯑ ꯑꯗꯨꯃꯥꯏꯅ ꯑꯗꯨ ꯑꯗꯨꯃꯥꯏꯅ ꯔꯤꯂꯦꯠ ꯑꯣꯏꯕ ꯄꯥꯎꯔꯧꯅꯦ ꯗꯣ ꯑꯩꯅ ꯃꯁꯤ ꯌꯥꯝꯅ ꯄꯥꯝꯃꯦ ꯐꯖꯩꯅ ꯑꯗꯨꯝ ꯈꯜꯂꯦ